ꯑꯩꯅ ꯉꯁꯤ ꯍꯦꯔꯣ ꯍꯦꯔꯣꯏꯟ ꯑꯩꯅ ꯄꯥꯝꯖꯕ ꯍꯦꯔꯣ ꯍꯦꯔꯣꯏꯟ ꯍꯥꯏꯔꯒꯗꯤ ꯁꯩꯗꯥ ꯑꯃꯁꯨꯡ ꯁꯥꯅꯥꯇꯣꯝꯕꯅꯤ

ꯑꯗꯨꯒꯤ ꯃꯇꯨꯡꯗ ꯃꯥꯁꯨ ꯁ꯭ꯀꯨꯜ

ꯃꯔꯤꯒꯤ ꯃꯃꯥ ꯃꯄꯥ ꯍꯥꯏꯕꯗꯨ ꯑꯣꯏꯔꯦ ꯅꯨꯄꯥ ꯑꯍꯨꯝ ꯅꯨꯄꯤ ꯑꯃ ꯑꯗꯨꯒ ꯑꯩꯒꯤ ꯅꯨꯄꯥꯁꯤ ꯌꯥꯝꯅ ꯁꯨꯕ ꯅꯣꯝꯕ ꯀꯜꯂꯤ ꯑꯗꯨꯒ ꯐ꯭ꯔꯥꯝꯒꯤ ꯂꯥꯡꯒꯤ ꯊꯕꯛ ꯌꯥꯝꯅ ꯀꯜꯂꯤ ꯑꯗꯨꯒ ꯑꯩꯈꯣꯏꯗꯤ ꯁꯨꯔꯒ ꯑꯗꯨꯒ ꯐꯥꯝꯗꯒꯤ ꯐꯪꯉꯛꯄ ꯏꯟꯀꯝꯗꯨꯅ ꯏꯃꯨꯡ ꯃꯅꯨꯡ ꯆꯥꯅꯕ ꯑꯗꯒꯤ ꯑꯉꯥꯡꯒꯤ ꯁ꯭ꯀꯨꯜꯒꯤ ꯄꯨꯟꯅꯃꯛ ꯃꯦꯟꯇꯦꯟ ꯄꯨꯝꯅꯃꯛ ꯑꯁꯤ ꯃꯥ ꯐꯥꯝꯗꯒꯤ ꯂꯥꯛꯄ ꯏꯟꯀꯝꯅ ꯆꯂꯥꯏꯕꯅꯤ ꯑꯗꯨꯒ ꯑꯩꯈꯣꯏꯁꯨ ꯍꯧꯖꯤꯛꯇꯤ ꯏꯆꯥ ꯃꯔꯤꯒꯤ ꯃꯃꯥ ꯃꯄꯥ ꯍꯥꯏꯕꯗꯨ ꯑꯣꯏꯔꯃꯤꯅ ꯍꯧꯖꯤꯛꯇꯤ ꯏꯆꯥꯁꯤꯡꯒꯤ ꯀꯨꯝꯍꯩ ꯌꯦꯡꯉꯒ ꯑꯗꯨꯃꯛ ꯅꯨꯡꯉꯥꯏꯅ ꯂꯩꯔꯦ ꯄꯨꯟꯁꯤꯁꯦ ꯑꯗꯨꯒ ꯃꯈꯣꯏ ꯑꯩꯈꯣꯏ ꯑꯅꯤꯁꯨ ꯑꯗꯨꯝ ꯅꯣꯡꯃꯇ ꯈꯠꯅꯈꯤꯕ ꯂꯩꯇꯦ ꯅꯨꯡꯁꯤ ꯆꯥꯟꯅꯅ ꯂꯩ ꯏꯆꯥꯁꯤꯡꯁꯨ ꯑꯗꯨꯝ ꯃꯃꯥ ꯃꯄꯥ ꯑꯩꯈꯣꯏꯅ ꯍꯥꯏꯕ ꯑꯗꯨꯝ ꯏꯜꯂꯤ ꯑꯗꯨꯒ ꯁ꯭ꯀꯨꯜ ꯃꯥꯗ꯭ꯔꯥꯁꯥꯁꯤꯡ ꯂꯣꯏꯅ ꯇꯝꯍꯜꯂꯤ ꯑꯗꯨꯒ ꯃꯥꯒꯤ ꯍꯩꯅꯕꯤ ꯍꯥꯏꯔꯒꯗꯤ ꯑꯩꯈꯣꯏꯒꯤ ꯐ꯭ꯔꯥꯝ ꯑꯗꯒꯤ ꯐ꯭ꯔꯥꯝꯒꯤ ꯊꯕꯛ ꯑꯗꯒꯤ ꯂꯧ ꯎꯕ ꯑꯗꯒꯤ ꯉꯥ ꯊꯥꯊꯕ ꯑꯁꯤꯒꯨꯝꯕ ꯊꯕꯛꯁꯤꯡ ꯑꯁꯤꯅ ꯃꯥꯒꯤ ꯑꯗꯨꯃꯛ ꯍꯩꯅꯕꯤꯅꯤ ꯑꯗꯨꯒ ꯑꯩꯈꯣꯏꯁꯨ ꯑꯗꯨꯝ ꯅꯨꯡꯁꯤ ꯆꯥꯟꯅꯅ ꯂꯩ ꯆꯥꯅꯤꯡꯕ ꯄꯤꯖꯩ ꯁꯦꯠꯍꯟꯅꯤꯡꯕ ꯁꯦꯠꯍꯟꯅꯤꯡꯉꯤ ꯑꯗꯨꯒ ꯑꯩꯈꯣꯏꯒꯤ ꯅꯨꯄꯥꯒꯤ ꯃꯆꯤꯟ ꯃꯅꯥꯎꯅ ꯅꯨꯄꯥ ꯑꯍꯨꯝ ꯅꯨꯄꯤ ꯑꯅꯤ ꯑꯩꯈꯣꯏꯒꯤ ꯏꯀꯨꯕꯣꯛ ꯏꯅꯦꯝꯕꯣꯛ ꯂꯣꯏꯅ ꯂꯩꯔꯤ

ꯑꯗꯨꯒ ꯏꯆꯟ ꯅꯨꯄꯤꯗꯨꯁꯨ ꯑꯥ ꯒꯨꯍꯥꯇꯤꯗ ꯑꯗꯨꯃꯛ ꯂꯩꯈ꯭ꯔꯦ ꯃꯣꯏꯒꯤ ꯐꯦꯃꯂꯤꯒ ꯂꯣꯏꯅꯅ ꯑꯩꯈꯣꯏꯒꯤꯁꯨ ꯑꯗꯨꯝ ꯏꯪꯈꯣꯜ ꯁꯪꯕꯜ ꯑꯃꯃ ꯑꯗꯨꯝ ꯊꯥꯔꯤ ꯃꯇꯝ ꯃꯇꯝꯒꯤ ꯌꯦꯟꯁꯥꯡ ꯅꯥꯄꯤ ꯄꯨꯊꯣꯛꯏ ꯑꯗꯒꯤ ꯑꯩꯒꯤ ꯅꯨꯄꯥꯁꯨ ꯌꯥꯝꯅ ꯁꯨ ꯅꯣꯝꯕ ꯀꯜꯂꯤ ꯑꯩꯒꯤ ꯅꯨꯄꯥꯗꯤ ꯊꯕꯛꯃꯛ ꯇꯧꯗ꯭ꯔꯒꯁꯨ ꯏꯃꯨꯡ ꯃꯅꯨꯡꯒꯤ ꯊꯕꯛ ꯏꯟꯈꯥꯡ ꯄꯨꯝꯅꯃꯛꯇꯤ ꯑꯗꯨꯃꯛ ꯂꯣꯏꯅ ꯍꯩ ꯑꯗꯨꯒ ꯁꯨꯕ ꯅꯣꯝꯕ ꯀꯜꯂꯤ ꯑꯗꯨꯒ ꯑꯐꯕ ꯑꯗꯒꯤ ꯋꯥꯈꯜ ꯑꯐꯕ ꯃꯉꯣꯟꯗ ꯐꯠꯇꯕ ꯋꯥꯈꯜ ꯈꯟꯕꯁꯨ ꯍꯩꯇꯦ ꯑꯗꯨꯒ ꯑꯩꯈꯣꯏ ꯑꯗꯨꯃꯛ ꯏꯃꯨꯡ ꯃꯅꯨꯡ ꯐꯦꯃꯂꯤ ꯈꯨꯗꯤꯡꯃꯛ ꯅꯨꯡꯁꯤ ꯆꯥꯟꯅꯅ ꯑꯗꯨꯃꯛ ꯂꯩ ꯑꯗꯨꯒ ꯑꯩꯒꯤ ꯅꯨꯄꯥꯒꯤ ꯃꯣꯏꯒꯤ ꯃꯔꯤ ꯃꯇꯥꯁꯤꯡꯁꯨ ꯑꯗꯨꯃꯛ ꯐꯩ ꯑꯗꯨꯒ ꯑꯩꯒꯤ ꯏꯆꯥꯁꯤꯡꯁꯨ ꯑꯗꯨꯃꯛ ꯃꯔꯝ ꯃꯣꯛꯏ ꯑꯗꯨꯒ ꯍꯧꯖꯤꯛꯇꯤ ꯑꯩꯒꯤ ꯅꯨꯄꯥꯁꯨ ꯑꯗꯨꯃꯛ ꯊꯕꯛ ꯏꯟꯈꯥꯡ ꯁꯨꯔꯒ ꯑꯗꯒꯤ ꯅꯣꯡꯃꯒꯤ ꯁꯨꯔꯨꯕ ꯑꯗꯒꯤ ꯐꯪꯉꯛꯏꯕ ꯄꯩꯁꯥ ꯄꯨꯝꯅꯃꯛꯇꯨꯅ ꯏꯃꯨꯡ ꯏꯃꯨꯡ ꯃꯅꯨꯡ ꯈꯨꯗꯤꯡꯃꯛ ꯑꯗꯨꯃꯛ ꯆꯂꯥꯏꯔꯒ ꯑꯗꯨꯃꯛ ꯆꯥꯖꯕꯅꯤ ꯑꯗꯨ ꯍꯧꯖꯤꯛꯇꯤ ꯑꯩꯒꯤ ꯅꯨꯄꯥꯁꯨ ꯑꯍꯜ ꯑꯣꯏꯁꯤꯜꯂꯛꯑꯦ ꯑꯩꯒꯤ ꯅꯨꯄꯥꯁꯨ ꯒ꯭ꯌꯥꯟ ꯌꯥꯝꯅ ꯇꯥꯔꯦ ꯍꯧꯖꯤꯛꯇꯤ ꯊꯕꯛ ꯏꯟꯈꯥꯡꯁꯨ ꯌꯥꯝꯅ ꯀꯥ ꯍꯦꯟꯅ ꯁꯨꯍꯧꯕ ꯆꯠꯍꯧꯕ ꯑꯗꯒꯤ ꯃꯥꯒꯤ ꯀꯔꯤ ꯃꯄꯥꯡꯒꯟꯅ ꯂꯩꯔꯤꯕ ꯃꯈꯩ ꯁꯨꯖꯕ ꯅꯣꯝꯖꯕ ꯃꯤꯉꯣꯟꯗꯒꯤ ꯍꯥꯏꯖꯗꯕ ꯃꯤꯉꯣꯟꯗꯒꯤ ꯅꯤꯖꯗꯕ ꯑꯗꯒꯤ ꯃꯤꯉꯣꯟꯗꯒꯤ ꯄꯤꯊꯣꯛꯄ ꯃꯤꯉꯣꯟꯗ ꯄꯤꯊꯣꯛꯄ ꯄꯤꯖꯕ ꯑꯗꯨ ꯃꯥꯒꯤꯁꯨ ꯑꯗꯨꯝ ꯑꯄꯥꯝꯕꯅꯤ ꯑꯩꯒꯤꯁꯨ ꯑꯄꯥꯝꯕꯅꯤ ꯑꯩꯒꯤ ꯏꯆꯥꯁꯤꯡꯁꯤꯁꯨ ꯑꯗꯨꯃꯛ ꯑꯩꯈꯣꯏꯅ ꯑꯗꯨꯝ ꯇꯧꯕ ꯊꯕꯛ ꯈꯨꯗꯤꯡꯃꯛꯇ ꯃꯣꯏꯁꯨ ꯑꯗꯨꯝ ꯑꯐꯕꯗ ꯑꯗꯨꯃꯛ ꯏꯜꯂꯤ ꯑꯗꯨꯒ ꯑꯩꯅ ꯄꯥꯝꯖꯕ ꯍꯥꯏꯔꯒꯗꯤ ꯑꯁꯤꯒꯨꯝꯕ ꯊꯕꯛꯁꯤꯡ ꯑꯁꯤ ꯑꯩꯅꯁꯨ ꯈ꯭ꯋꯥꯏꯗꯒꯤ ꯄꯥꯝꯖꯩ ꯃꯈꯣꯏꯒꯤ ꯃꯔꯝꯗ ꯃꯁꯤ ꯃꯁꯤꯒꯤ ꯃꯔꯝꯗ ꯍꯥꯏꯖꯔꯤꯕ ꯈꯔꯁꯤꯡ ꯑꯁꯤꯅꯤ